ꯍꯜꯂꯣ ꯁꯤꯕꯨ ꯂꯥꯏꯔꯤꯛ ꯌꯣꯟꯕ ꯗꯨꯀꯥꯟꯗꯨ ꯅꯠꯇ꯭ꯔꯣ ꯎꯝ ꯀ꯭ꯂꯥꯁ ꯁꯤꯛꯁꯀꯤ ꯍꯅꯤꯐꯥꯒꯤ ꯂꯥꯏꯔꯤꯛ ꯃꯦꯠꯁꯇꯨ ꯂꯩꯒꯗ꯭ꯔꯣ ꯃꯃꯜ ꯀꯌꯥ ꯄꯤꯒꯦ ꯎꯝ ꯃꯦꯠꯁꯀꯤ ꯎꯝ ꯍꯌꯦꯡ ꯑꯩ ꯂꯥꯛꯂꯒꯦ ꯑꯗꯨꯒ ꯂꯥꯎꯔꯤꯛꯇꯣ ꯑꯩ ꯂꯩꯔꯒꯦ ꯍꯣꯏ ꯐꯔꯦ ꯐꯔꯦ